ꯑꯩꯅ ꯀ꯭ꯂꯥꯁ ꯊ꯭ꯔꯤ ꯇꯝꯂꯛꯄ ꯑꯗꯨꯋꯥꯏꯗ ꯑꯩꯁꯤ ꯌꯥꯝ ꯋꯥꯔꯝꯃꯤ ꯀꯔꯤꯒꯤꯅꯣ ꯍꯥꯏꯕ ꯃꯇꯝꯗ ꯑꯩꯒꯤ ꯁ꯭ꯀꯨꯜꯁꯤ ꯌꯨꯝꯗꯒꯤ ꯀꯤꯂꯣꯃꯤꯇꯔ ꯀꯤꯂꯣꯃꯤꯇꯔ ꯇꯨ ꯊ꯭ꯔꯤ ꯀꯤꯂꯣꯃꯤꯇꯔ ꯑꯣꯏꯒꯅꯤ ꯑꯗꯨꯒꯤ ꯆꯥꯡꯗ ꯈꯣꯡꯅ ꯑꯗꯨꯝ ꯆꯠꯂꯒ ꯑꯩꯗꯤ ꯁ꯭ꯀꯨꯜ ꯀꯥꯔꯝꯃꯤ ꯃꯇꯝ ꯑꯗꯨꯗ ꯑꯩꯁꯤ ꯑꯉꯥꯡ ꯌꯥꯝ ꯑꯣꯏꯔꯤ ꯑꯗꯨꯒ ꯑꯩꯁꯤ ꯂꯥꯞꯃꯟꯕꯅꯤꯅ ꯃꯔꯛ ꯃꯔꯛꯇ ꯁ꯭ꯀꯨꯜ ꯌꯧꯗꯕꯤꯗ ꯌꯨꯝꯗ ꯍꯟꯕꯁꯨ ꯌꯥꯎꯏ ꯂꯝꯕꯤ ꯂꯝꯈꯥꯡꯗ ꯈꯨꯗꯣꯡꯆꯥꯗꯕ ꯅꯣꯡ ꯆꯨꯔꯛꯄ ꯂꯩꯔꯛꯄꯗꯒꯤ ꯑꯗꯨꯝ ꯁ꯭ꯀꯨꯜ ꯌꯧꯗꯕꯤꯗ ꯍꯟꯒꯤꯕꯁꯨ ꯌꯥꯎꯏ ꯑꯗꯨꯅ ꯃꯔꯝ ꯑꯣꯏꯔꯒ ꯁ꯭ꯀꯨꯜ ꯌꯧꯗꯕꯅ ꯃꯔꯝ ꯑꯣꯏꯔꯒ ꯑꯣꯖꯥꯁꯤꯡꯅ ꯁ꯭ꯀꯨꯜ ꯂꯥꯛꯇꯕꯒꯤ ꯄꯅꯤꯁꯃꯦꯟ ꯐꯪꯕꯁꯨ ꯑꯗꯨꯝ ꯌꯥꯎꯏ ꯑꯗꯨ ꯃꯇꯝꯗ ꯀ꯭ꯂꯥꯁ ꯊ꯭ꯔꯤ ꯇꯝꯕ ꯃꯇꯝꯁꯤꯗ ꯑꯩꯁꯤ ꯑꯩꯈꯣꯏ ꯏꯃꯥꯟꯅꯕ ꯈꯔ ꯏꯃꯥꯟꯅꯕ ꯌꯥꯝꯃꯤ ꯃꯈꯣꯏꯁꯨ ꯑꯗꯨꯝ ꯅꯨꯡꯉꯥꯏꯅ ꯆꯠꯄꯨꯗꯤ ꯆꯠꯂꯦ ꯑꯗꯨꯕꯨ ꯗꯤꯁꯇꯦꯟꯁꯁꯨ ꯂꯥꯞꯃꯟꯕꯅꯤꯅ ꯁ꯭ꯀꯨꯜꯗꯒꯤꯅ ꯌꯨꯝ ꯐꯥꯎꯁꯤ ꯂꯥꯞꯃꯟꯕꯅꯤꯅ ꯑꯩꯁꯤ ꯑꯩꯈꯣꯏꯁꯤ ꯌꯥꯝ ꯋꯥꯕ ꯃꯇꯝꯁꯨ ꯂꯩ ꯐꯔꯛꯇ ꯍꯛꯆꯥꯡ ꯅꯨꯡꯉꯥꯏꯔꯛꯇꯕ ꯑꯗꯨꯒꯨꯝꯕꯁꯨ ꯌꯥꯎꯋꯦ

ꯑꯩꯈꯣꯏꯁꯤ ꯑꯗꯨ ꯃꯇꯝꯗ ꯒꯥꯔꯤꯁꯤ ꯐꯖꯅꯁꯨ ꯆꯦꯟꯗꯦ ꯍꯧꯖꯤꯛ ꯀꯃꯥꯏꯅ ꯒꯥꯔꯤꯗ ꯊꯤꯟꯗꯣꯛ ꯊꯤꯟꯖꯤꯟ ꯇꯧꯒꯗꯕꯗꯨꯁꯨ ꯃꯇꯝ ꯑꯗꯨꯗꯗꯤ ꯒꯥꯔꯤꯁꯨ ꯂꯩꯇꯦ ꯂꯝꯕꯤꯁꯨ ꯆꯤꯡꯒꯤ ꯂꯝꯕꯤ ꯑꯣꯏꯕꯅꯤꯅ ꯂꯝꯕꯤꯁꯨ ꯐꯖꯅ ꯁꯦꯝꯗꯕ ꯅꯣꯡꯃ ꯀ꯭ꯂꯥꯁ ꯇ ꯌꯧꯔꯛꯑꯀꯥꯟꯗ ꯑꯣꯖꯥꯅ ꯀ꯭ꯂꯥꯁ ꯀꯔꯤꯒꯤ ꯌꯧꯔꯛꯇꯕꯅꯣ ꯈꯣꯠꯇꯕꯅꯣ ꯍꯥꯏꯅ ꯑꯦꯞꯁꯦꯟ ꯑꯣꯏꯕꯒꯤ ꯑꯗꯨꯝ ꯄꯅꯤꯁꯃꯦꯟ ꯇꯧꯕꯁꯨ ꯌꯥꯎꯏ ꯑꯗꯨꯒ ꯑꯩꯈꯣꯏꯁꯤ ꯍꯛꯆꯥꯡ ꯉꯝꯗꯕꯒꯤ ꯑꯗꯨꯝ ꯐꯔꯛꯇ ꯂꯝꯕꯤꯗ ꯍꯟꯈꯤꯕꯁꯨ ꯀꯣꯡꯒꯥꯏꯅꯤ ꯃꯔꯝ ꯑꯗꯨꯁꯤꯡꯗꯨ ꯂꯣꯏ ꯅꯤꯡꯁꯤꯡꯉꯨꯔꯒ ꯑꯩꯒꯤ ꯍꯧꯈꯤꯕ ꯁ꯭ꯀꯨꯜꯒꯤ ꯃꯇꯝꯁꯤ ꯑꯗꯨꯛꯀꯤ ꯃꯇꯤꯛ ꯅꯨꯡꯁꯤꯌꯦ ꯍꯧꯖꯤꯛꯀꯥꯟ ꯈꯜꯂꯨꯔꯗꯤ ꯑꯩꯒꯤ ꯁ꯭ꯀꯨꯜ ꯀꯥꯔꯝꯕꯗꯣ ꯈꯜꯂꯒꯗꯤ ꯍꯧꯖꯤꯛ ꯀꯥꯟ ꯀꯥꯕꯁꯤꯒ ꯌꯦꯡꯉꯨꯔꯗꯤ ꯑꯗꯨꯛꯀꯤ ꯃꯇꯤꯛ ꯅꯨꯡꯉꯥꯏꯔꯦ ꯑꯩꯅ ꯑꯗꯨꯒꯤ ꯃꯇꯝꯗ ꯐꯦꯁ ꯇꯧꯔꯝꯕꯁꯤꯗꯤ ꯌꯥꯝꯅ ꯑꯋꯥꯕꯅꯤ ꯍꯥꯏꯖꯔꯒ ꯂꯣꯏꯖꯔꯒꯦ